ꯄꯨꯟꯁꯤꯁꯤꯗ ꯈ꯭ꯋꯥꯏꯗꯒꯤ ꯅꯤꯡꯁꯤꯡꯅꯤꯉꯥꯏ ꯑꯣꯏꯕ ꯊꯧꯗꯣꯛ ꯀꯌꯥ ꯑꯃ ꯊꯣꯛꯈ꯭ꯔꯒꯁꯨ ꯊꯧꯗꯣꯛꯁꯤꯡ ꯑꯗꯨꯒꯤ ꯃꯔꯛꯇ ꯍꯦꯟꯅ ꯑꯩꯉꯣꯟꯗ ꯅꯤꯡꯁꯤꯡꯗꯨꯅ ꯂꯩꯕ ꯑꯗꯩ ꯑꯩꯉꯣꯟꯗꯁꯨ ꯌꯥꯝꯅ ꯅꯨꯡꯉꯥꯏꯖꯈꯤꯕ ꯃꯇꯝꯗꯨꯗ ꯀꯥꯎꯕꯁꯨ ꯉꯝꯗꯅ ꯑꯗꯨꯝ ꯂꯩꯔꯛꯈꯤꯕ ꯀꯌꯥ ꯑꯃ ꯃꯦꯃꯣꯔꯤ ꯀꯌꯥ ꯑꯃ ꯂꯩ ꯃꯦꯃꯣꯔꯤꯁꯤꯡ ꯑꯗꯨꯒꯤ ꯃꯔꯛꯇꯨꯗ ꯑꯩꯅ ꯍꯦꯟꯅ ꯅꯤꯡꯁꯤꯡꯗꯨꯅ ꯂꯩꯕ ꯑꯃ ꯍꯥꯏꯖꯧ ꯍꯥꯏꯔꯒꯗꯤ ꯃꯦꯃꯣꯔꯤ ꯑꯗꯨꯗꯤ ꯑꯩꯅ ꯀ꯭ꯂꯥꯁ ꯇꯦꯟ ꯀꯥꯔꯛꯄ ꯃꯇꯝ ꯑꯁꯤꯗ ꯑꯩꯅ ꯈ꯭ꯋꯥꯏꯗꯒꯤ ꯄꯥꯝꯖꯕ ꯅꯨꯄꯤ ꯑꯃ ꯍꯥꯏꯕꯅ ꯁꯨꯛꯌꯥ ꯌꯥꯗꯕ ꯃꯥꯅ ꯑꯩꯅ ꯄ꯭ꯔꯄꯣꯁ ꯇꯧꯕ ꯃꯇꯝꯗ ꯃꯥꯅ ꯁꯨꯛꯌꯥ ꯌꯥꯗꯕ ꯌꯦꯁ ꯅꯣ ꯐꯥꯎ ꯍꯥꯏꯌꯨ ꯌꯥꯗꯕ ꯆꯠꯂꯨꯔꯒꯁꯨ ꯍꯥꯏꯔꯨꯔꯒꯁꯨ ꯃꯅꯥꯛꯇ ꯆꯠꯂꯨꯔꯒꯁꯨ ꯇꯨꯃꯤꯟꯅ ꯑꯗꯨꯝ ꯂꯩꯕ ꯃꯥꯕꯨ ꯈꯪꯅꯅꯉꯥꯏꯒꯤꯗꯃꯛꯇ ꯑꯩꯅ ꯃꯥꯒꯤ ꯐꯦꯃꯤꯂꯤ ꯂꯩꯔꯤꯕ ꯃꯈꯩ ꯃꯥꯒꯤ ꯏꯃꯨꯡ ꯃꯅꯨꯡ ꯃꯥꯒ ꯅꯛꯅꯕ ꯔꯤꯂꯦꯇꯤꯕ ꯀꯌꯥ ꯑꯃ ꯃꯥꯏ ꯃꯃꯥꯟꯅꯕꯤ ꯀꯌꯥ ꯑꯃ ꯃꯌꯥꯝꯕ ꯐꯥꯎꯕ ꯇꯤꯟꯅꯈꯤ ꯀ꯭ꯂꯣꯖ ꯈꯨꯗꯤꯡꯒꯤ ꯐ꯭ꯔꯦꯟ ꯑꯣꯏꯍꯟꯈꯤ ꯐ꯭ꯔꯦꯟ ꯑꯣꯏꯈꯤꯕꯗꯨꯅ ꯃꯉꯣꯟꯗ ꯀꯌꯥ ꯑꯃ ꯇꯛꯈꯤ ꯇꯛꯈ꯭ꯔꯒꯁꯨ ꯀꯌꯥ ꯑꯃ ꯃꯥꯅ ꯌꯥꯈꯤꯗꯦ ꯌꯥꯗꯗꯨꯅ ꯅꯣꯡꯃꯗꯤ ꯐꯦꯁꯇꯤꯕꯦꯜ ꯃꯇꯝ ꯃꯅꯤꯄꯨꯔꯒꯤ ꯌꯥꯎꯁꯪ ꯂꯥꯛꯄ ꯃꯇꯝꯗ ꯌꯥꯔꯦ ꯈꯟꯖꯗꯨꯅ ꯃꯥꯅ ꯑꯍꯥꯟꯕ ꯍꯧꯕ ꯅꯨꯃꯤꯠꯇ ꯌꯥꯔꯦ ꯍꯥꯏꯕ ꯑꯗꯨꯕꯨ ꯑꯅꯤꯁꯨꯕ ꯂꯣꯏꯔꯛꯄ ꯅꯨꯃꯤꯠ ꯅꯨꯃꯤꯠ ꯃꯉꯥꯅꯤ ꯂꯩꯔꯒꯗꯤ ꯌꯥꯗꯦ ꯅꯣ ꯍꯥꯏꯅ ꯂꯥꯛꯈꯤꯕ ꯑꯗꯨꯅ ꯅꯨꯡꯁꯤꯒꯤ ꯃꯦꯃꯣꯔꯤꯁꯦ ꯌꯥꯝꯅꯁꯨ ꯀꯞꯁꯨ ꯀꯞꯅꯤꯡꯕ ꯅꯨꯡꯉꯥꯏꯁꯨ ꯅꯨꯡꯉꯥꯏꯕ ꯅꯤꯡꯁꯤꯡꯗꯨꯅꯁꯨ ꯂꯩꯕ ꯃꯦꯃꯣꯔꯤ ꯑꯃ ꯑꯣꯏ